ꯃꯅꯤꯄꯨꯔꯁꯦ ꯄꯤꯛꯆꯔꯕꯁꯨ ꯀꯥꯡꯂꯨꯞ ꯀꯌꯥ ꯄꯨꯟꯅ ꯈꯨꯟꯗꯥꯃꯤꯟꯅꯕ ꯃꯐꯝ ꯑꯃꯅꯤ ꯃꯁꯤꯗ ꯈ꯭ꯔꯤꯁꯇꯥꯟ ꯈ꯭ꯔꯤꯁꯇꯥꯟ ꯙꯔꯃ ꯆꯠꯄ ꯑꯗꯒꯤ ꯍꯤꯟꯗꯨ ꯙꯔꯃ ꯆꯠꯄ ꯑꯗꯒꯤ ꯃꯨꯁꯂꯤꯝ ꯃꯨꯁꯂꯤꯝ

ꯃꯨꯁꯂꯤꯝ ꯑꯁꯤꯅ ꯆꯤꯡꯕ ꯖꯥꯇꯤ ꯀꯌꯥꯃꯔꯨꯝꯅ ꯈꯨꯟꯗꯥꯕ ꯃꯐꯝꯅꯤ ꯃꯁꯤ ꯃꯩꯇꯩꯒꯤꯁꯨ ꯃꯩꯇꯩ ꯗꯔꯃꯥꯒꯤꯁꯨ ꯃꯩꯇꯩꯒꯤꯁꯨ ꯁꯖꯤꯕꯨ ꯆꯩꯔꯥꯎꯕ ꯑꯗꯒꯤ ꯀꯥꯂꯦꯟ ꯂꯥꯏ ꯍꯥꯔꯥꯎꯕ ꯑꯗꯨꯗꯒꯤ ꯑꯗꯒꯤ ꯏꯉꯦꯟꯗ ꯀꯥꯡ ꯆꯤꯡꯕ ꯊꯋꯥꯟꯗ ꯀ꯭ꯔꯤꯁꯅ ꯖꯔꯃ ꯂꯥꯡꯕꯟꯗ ꯇꯔꯄꯟ ꯑꯗꯒꯤ ꯃꯦꯔꯥꯗ ꯃꯦꯔꯥ ꯍꯧ ꯆꯣꯡꯕ ꯍꯤꯌꯥꯡꯒꯩ ꯅꯤꯉꯣꯜ ꯆꯥꯛꯀꯧꯕ ꯐꯥꯏꯔꯦꯟꯗ ꯐꯥꯏꯔꯦꯟ ꯄꯟꯆꯝꯅꯤ ꯂꯝꯇꯥ ꯊꯥꯕꯜ ꯆꯣꯡꯕ ꯑꯁꯤꯅ ꯆꯤꯡꯕ ꯃꯩꯇꯩꯒꯤꯁꯨ ꯀꯨꯝꯍꯩ ꯃꯈꯟ ꯁꯨꯅ ꯂꯩ ꯃꯨꯁꯂꯤꯝꯒꯤꯁꯨ ꯃꯨꯁꯂꯤꯝꯒꯤꯁꯨ ꯃꯣꯏꯒꯤ ꯏꯗꯨꯜ ꯐꯤꯜꯇꯔ ꯏꯗꯨꯜ ꯖꯨꯍꯥ ꯏꯗꯨꯜ ꯖꯨꯍꯥ ꯑꯗꯒꯤ ꯑꯁꯤꯅ ꯆꯤꯡꯕ ꯃꯌꯥꯝꯒꯤ ꯀꯨꯝꯍꯩ ꯃꯈꯜ ꯃꯈꯜ ꯂꯩ ꯄꯤꯛꯆꯔꯕꯁꯨ ꯄꯤꯛꯆꯅ ꯍꯥꯏꯔꯤꯕ ꯃꯅꯤꯄꯨꯔ ꯃꯅꯤꯄꯨꯔꯗ ꯖꯥꯇꯤ ꯀꯌꯥꯅ ꯈꯨꯟꯗꯥꯕ ꯃꯐꯝꯅꯤ ꯑꯗꯨꯅ